ꯌꯨꯝꯗ ꯄꯨꯔꯛꯂꯤꯕ ꯏꯁꯤꯡ ꯑꯗꯨ ꯑꯃꯣꯠ ꯑꯀꯥꯏ ꯀꯌꯥ ꯑꯃ ꯌꯥꯎꯔꯕꯅꯤꯅ ꯁꯤꯖꯤꯟꯅꯕꯁꯦ ꯗꯥꯏꯔꯦꯛ ꯁꯤꯖꯤꯟꯅꯕ ꯌꯥꯗꯦ ꯃꯁꯤꯅ ꯃꯔꯝ ꯑꯣꯏꯗꯨꯅ ꯐꯤꯁꯨ ꯁꯤꯖꯤꯟꯅꯕ ꯑꯣꯏꯅꯗꯤ ꯑꯗꯨꯝ ꯗꯥꯏꯔꯦꯛ ꯁꯤꯖꯤꯟꯅꯕ ꯌꯥꯏ ꯑꯗꯨꯕꯨ ꯆꯥꯛꯆꯥ ꯆꯥꯛ ꯏꯁꯤꯡ ꯊꯣꯡꯕ ꯑꯃꯅ ꯑꯁꯤꯒꯨꯝꯕꯁꯤꯡꯒꯤꯗꯃꯛꯇꯤ ꯕ꯭ꯂꯤꯆꯤꯡ ꯄꯥꯎꯗꯔ ꯑꯃꯃ ꯍꯥꯞꯇꯨꯅ

ꯑꯦꯂꯦꯛꯇ꯭ꯔꯤꯁꯤꯇꯤ ꯑꯣꯏꯅ ꯊꯥꯔꯤ ꯑꯩꯈꯣꯏꯅ ꯊꯥꯔꯤꯕ ꯑꯦꯂꯦꯛꯇ꯭ꯔꯤꯁꯤꯇꯤ ꯑꯁꯤ ꯌꯥꯝꯅ ꯑꯀꯛꯅꯕ ꯃꯈꯜꯒꯤꯁꯨ ꯅꯠꯇꯦ ꯌꯥꯝꯅ ꯀꯨꯏꯅ ꯊꯥꯕ ꯌꯥꯕ ꯃꯑꯣꯡꯗ ꯊꯥꯕ ꯑꯃꯁꯨꯡ ꯃꯈꯣꯏꯒꯤ ꯁꯤꯖꯤꯟꯅꯕ ꯍꯥꯏꯕꯁꯤ ꯐꯖꯅ ꯁꯤꯖꯤꯟꯅꯍꯜꯂꯤ ꯃꯐꯝ ꯑꯁꯤꯗ ꯂꯩꯕ ꯗꯥꯝ ꯈꯔ ꯍꯥꯏꯔꯒꯗꯤ ꯈꯨꯒꯥ ꯗꯥꯝ ꯁꯤꯡꯒꯥ ꯗꯥꯝ ꯃꯄꯤꯊꯦꯜ ꯗꯥꯝꯅꯤ ꯈꯨꯒꯥ ꯗꯥꯝ ꯑꯦꯂꯦꯛꯇ꯭ꯔꯤꯁꯤꯇꯤ ꯑꯃꯁꯨꯡ ꯊꯛꯅꯕ ꯏꯁꯤꯡ ꯑꯁꯤ ꯕ꯭ꯂꯤꯆꯤꯡ ꯄꯥꯎꯗꯔꯒꯨꯝꯕ ꯁꯤꯖꯤꯟꯅꯗꯨꯅ ꯌꯥꯝꯅ ꯁꯤꯖꯤꯟꯅꯕ ꯃꯅꯤꯄꯨꯔꯒꯤ ꯃꯤꯅ ꯏꯁꯤꯡ ꯊꯛꯄꯗ ꯌꯥꯝꯅ ꯃꯔꯨꯑꯣꯏꯅ ꯁꯤꯖꯤꯟꯅꯕ ꯃꯈꯜꯒꯤ ꯗꯥꯝ ꯑꯃꯅꯤ ꯁꯤꯡꯒꯥ ꯗꯥꯝ ꯍꯥꯏꯔꯤꯕ ꯑꯁꯤ ꯏꯝꯐꯥꯜꯗꯒꯤ ꯀꯤꯂꯣꯃꯤꯇꯔ ꯇꯔꯥꯇꯔꯨꯛ ꯆꯠꯇꯨꯅ ꯂꯩꯔꯤꯕ ꯃꯐꯝ ꯑꯃꯗ ꯂꯩꯕ ꯗꯥꯝꯅꯤ

ꯄꯥꯡꯊꯣꯛꯄꯗꯒꯤ ꯃꯄꯤꯊꯦꯜ ꯗꯥꯝ ꯑꯁꯤ ꯌꯥꯝꯅ ꯆꯥꯎꯈꯠꯄ ꯃꯈꯜꯒꯤ ꯗꯥꯝ ꯑꯃ ꯑꯣꯏꯔꯛꯄ ꯍꯥꯏꯕꯗꯨꯗ ꯌꯥꯝꯅ ꯀꯥꯅꯩ